ꯑꯩꯈꯣꯏꯒꯤ ꯖꯥꯒꯗꯒꯤ ꯀꯤꯂꯣꯃꯤꯇꯔ ꯃꯉꯥꯃꯨꯛ ꯂꯥꯞꯅ ꯂꯩꯔꯒ ꯕꯦꯇꯦꯔꯤꯅꯔꯤ ꯗꯣꯛꯇꯔꯁꯦ ꯂꯩꯌꯦꯕꯀꯣ ꯃꯈꯣꯏꯅ ꯌꯥꯝꯅ ꯇꯣꯏꯅ ꯍꯥꯏꯒꯟꯕ ꯁꯥꯁꯤꯡ ꯑꯁꯤꯕꯨ ꯆꯦꯛꯁꯤꯟ ꯊꯧꯔꯥꯡ ꯂꯧꯕꯒꯤ ꯌꯥꯝꯅ ꯇꯣꯏꯅ ꯍꯥꯏꯒꯟꯕꯗꯤ ꯀꯩꯅꯣ ꯍꯥꯏꯕ ꯀꯥꯟꯗ ꯃꯇꯝ ꯆꯨꯞꯄꯗ ꯃꯈꯣꯏꯒꯤ ꯃꯅꯥꯛ ꯅꯛꯄꯗ ꯃꯩ ꯊꯥꯕꯤꯎ ꯀꯥꯡ ꯏꯜꯍꯟꯒꯅꯨ ꯑꯃꯣꯠ ꯑꯀꯥꯏ ꯆꯦꯜꯍꯟꯕꯤꯒꯅꯨ ꯍꯥꯏꯕꯁꯤ ꯃꯈꯣꯏꯅ ꯌꯥꯝꯅ ꯇꯣꯏꯅ ꯍꯥꯏꯕ ꯋꯥꯍꯩꯅꯦꯕ ꯑꯩꯍꯥꯛꯀꯤ ꯑꯩꯍꯥꯛꯅ ꯂꯣꯏꯖꯔꯨꯔꯤꯕ ꯁꯅ ꯑꯁꯤ ꯊꯥ ꯑꯅꯤꯒꯤ ꯃꯃꯥꯡꯗ ꯍꯤꯗꯥꯛ ꯀꯥꯞꯊꯣꯛꯆꯈ꯭ꯔꯦ ꯌꯦꯡꯊꯣꯛꯆꯈ꯭ꯔꯦ ꯃꯁꯤ ꯂꯥꯏꯌꯦꯡꯅꯕ ꯍꯣꯠꯅꯕꯗ ꯑꯩꯍꯥꯛ ꯊꯥ ꯈꯨꯗꯤꯡꯒꯤ ꯂꯨꯄꯥ ꯆꯃꯉꯥ ꯆꯥꯃꯉꯥ ꯇꯤꯡꯖꯩ